ꯇ꯭ꯋꯦꯟꯇꯤ ꯐꯦꯕꯋꯥꯔꯤ ꯇꯨ ꯊꯥꯎꯖꯟ ꯇ꯭ꯋꯦꯟꯇꯤ ꯊ꯭ꯔꯤ ꯇ꯭ꯋꯦꯟꯇꯤ ꯐꯥꯏꯞ ꯃꯥꯔꯁ ꯇꯨ ꯊꯥꯎꯖꯟ ꯇ꯭ꯋꯦꯟꯇꯤ ꯊ꯭ꯔꯤ ꯇ꯭ꯋꯦꯟꯇꯤ ꯁꯤꯛꯁ ꯑꯩꯄ꯭ꯔꯤꯜ ꯇꯨ ꯊꯥꯎꯖꯟ ꯇ꯭ꯋꯦꯟꯇꯤ ꯊ꯭ꯔꯤ ꯊꯥꯔꯇꯤ ꯃꯦ ꯇꯨ ꯊꯥꯎꯖꯟ ꯇ꯭ꯋꯦꯟꯇꯤ ꯊ꯭ꯔꯤ ꯊꯥꯔꯇꯤ ꯐꯥꯔꯁꯠ ꯖꯅꯋꯥꯔꯤ ꯇꯨ ꯊꯥꯎꯖꯟ ꯇ꯭ꯋꯦꯟꯇꯤ ꯐꯣꯔ